ꯗꯨꯀꯥꯟꯁꯤ ꯃꯤ ꯂꯩꯕ꯭ꯔꯣ ꯑꯣ ꯑꯣ ꯐꯤ ꯈꯇ ꯌꯦꯡꯒꯦ ꯇꯧꯅꯦ ꯑꯗꯨ ꯏꯪꯗꯝꯗꯥ ꯑꯣꯏꯁꯜꯂꯛꯑꯕꯅꯤꯅꯀꯣ ꯏꯪꯗꯝꯗꯥ ꯀꯩꯅꯣ ꯐꯨꯔꯤꯠ ꯏꯪꯗꯝꯗꯥꯒꯤ ꯐꯨꯔꯤꯠ ꯈꯨꯗꯥꯡ ꯁꯥꯡꯕꯤꯀꯣ ꯑꯗꯒꯤ ꯐꯤ ꯑꯊꯥꯕ ꯑꯗꯩ ꯏꯪꯗꯝꯗꯥ ꯑꯣꯏꯁꯜꯂꯃꯤꯅ ꯐꯤꯖꯤꯡꯖꯤꯖꯨ ꯀꯨꯏꯁꯜꯂꯛꯑꯕꯅꯤꯅ ꯑꯅꯧꯕ ꯑꯃꯨꯛ ꯁꯤꯟꯅꯤꯡꯉꯛꯏꯅꯤꯅꯦ ꯑꯗ ꯀꯩꯅꯣ ꯐꯨꯔꯤꯠ ꯑꯝꯇ ꯌꯦꯡꯒꯦꯅꯦ ꯍꯧꯖꯤꯛꯀꯤ ꯁꯤꯗ ꯌꯥꯜꯂꯤꯕ ꯐꯨꯔꯤꯠ ꯀꯩꯅꯣ ꯈꯨꯗꯥꯡ ꯁꯥꯡꯕꯤꯁꯦ ꯑꯁꯤꯁꯤꯕꯨ ꯃꯃꯟ ꯀꯌꯥ ꯀꯌꯥ ꯍꯥꯏꯒꯦ ꯂꯤꯠꯄꯗ ꯑꯩꯉꯣꯟꯗ ꯆꯥꯒꯗ꯭ꯔꯥ ꯁꯤꯕꯣ ꯑꯣ ꯑꯝꯇ ꯀꯩꯅꯣ ꯇꯧ ꯑꯝꯇ ꯌꯦꯡꯒꯦꯅꯦ ꯑꯝꯇ ꯆꯥꯕ꯭ꯔꯥ ꯌꯦꯡꯒꯦ ꯃꯆꯨꯗꯤ ꯁꯤꯝꯈꯇꯪꯂꯥ ꯃꯆꯨ ꯀꯌꯥ ꯂꯥꯛꯑꯦ ꯑꯣ ꯑꯗꯨꯗꯤ ꯑꯣ ꯌꯦꯜꯂꯣꯒꯨꯝꯕꯗꯤ ꯌꯥꯎꯗ꯭ꯔꯣ ꯑꯣ ꯑꯣ ꯍꯩꯅꯦꯛꯇꯣ ꯍꯩꯅꯦꯛꯇꯨꯁꯨ ꯄꯥꯝꯃꯤ ꯑꯩꯗꯤ ꯍꯩꯅꯦꯛ ꯍꯩꯅꯦꯛ ꯌꯦꯡꯒꯦꯅꯦ ꯍꯩꯅꯦꯛꯇꯨꯁꯨ ꯑꯣ ꯑꯣ ꯑꯣ ꯃꯆꯨ ꯈꯔ ꯑꯗꯨꯝ ꯄꯨꯊꯣꯔꯛꯎꯀꯣ ꯎꯝ ꯑꯗꯨ ꯀꯩꯅꯣꯗꯨ ꯄꯥꯝꯕ ꯑꯃꯨꯕꯗꯨꯗꯤ ꯄꯥꯝꯗꯦ ꯚꯥꯏꯌꯣꯂꯦꯠꯀꯨꯝꯕꯗꯤ ꯌꯥꯎꯗ꯭ꯔꯣ

ꯀꯔꯤ ꯃꯆꯨ ꯑꯣ ꯈꯣꯡꯒ꯭ꯔꯥꯎ ꯀꯩꯅꯣ ꯇꯧꯋꯦ ꯑꯩꯈꯣꯏꯒꯤ ꯑꯌꯨꯛ ꯅꯨꯡꯗꯥꯡ ꯃꯈꯥꯗ ꯎꯞꯄꯒꯤꯀꯣ ꯑꯃꯣꯟꯕ ꯑꯗ ꯑꯗꯨꯒꯨꯝꯕꯗ ꯄꯥꯝꯃꯦ ꯑꯗꯨꯁꯨ ꯑꯃ ꯑꯃꯅꯤꯗ ꯌꯦꯡꯒꯦꯅꯦ ꯑꯃꯅꯤ ꯑꯗꯨꯗꯤ ꯃꯆꯨ ꯑꯃꯕꯨ ꯀꯩꯅꯣ ꯅꯠꯇꯦ ꯅꯠꯇꯦ ꯑꯩꯒꯤ ꯑꯣꯏꯗꯣꯏꯅꯦ ꯑꯩꯒꯤ ꯌꯦꯡꯉꯒꯦ ꯑꯗꯒꯤꯗꯤ ꯏꯆꯥꯅꯨꯄꯤꯒꯤꯖꯨ ꯂꯧꯒꯦ ꯏꯆꯥ ꯅꯨꯄꯤꯒꯤꯁꯨ ꯌꯦꯡꯒꯦ ꯃꯣꯏꯖꯨ ꯏꯪꯉꯛꯑꯃꯤꯅ ꯍꯧꯖꯤꯛꯇꯤ ꯑꯣ ꯁꯤ ꯑꯧ ꯌꯥꯅꯤ ꯌꯥꯅꯤ ꯑꯩꯒꯤꯗꯤ ꯌꯥꯅꯤ ꯑꯗ ꯏꯆꯥ ꯅꯨꯄꯤꯒꯤꯗꯤ ꯈꯤꯇꯪ ꯃꯆꯨ ꯃꯃꯦꯟ ꯈꯔ ꯊꯣꯛꯄ ꯑꯃꯠꯇ ꯌꯦꯡꯒꯦ ꯇꯧꯅꯦ ꯁꯤꯖꯦ ꯍꯦꯛꯇ ꯂꯧꯔꯒꯦꯀꯣ ꯑꯩꯒꯤꯅ ꯁꯤꯖꯦ ꯑꯣꯏꯔꯒꯦ ꯑꯗꯩ ꯉꯁꯥꯏ ꯐꯨꯔꯤꯠꯇꯨꯒ ꯐꯨꯔꯤꯠꯇꯨꯗꯤ ꯚꯥꯏꯌꯣꯂꯦꯠꯇꯣ ꯑꯣꯏꯅ ꯂꯧꯔꯒꯦꯀꯣ ꯑꯗꯒꯤ ꯐꯤ ꯑꯗꯒꯤ ꯏꯆꯥꯅꯨꯄꯤꯒꯤ ꯐꯨꯔꯤꯠ ꯑꯝꯇꯪꯒ ꯌꯦꯡꯒꯤꯒꯦꯅꯦ ꯑꯩꯈꯣꯏ ꯀꯣꯠꯀꯨꯝꯕꯒꯤ ꯃꯋꯣꯡꯗꯀꯣ ꯌꯥꯎꯗꯥꯏ ꯑꯣ ꯑꯣ ꯁꯤꯅ ꯃꯃꯟ ꯀꯌꯥ ꯍꯥꯏꯔꯤꯅꯣ ꯀꯌꯥꯃꯨꯛꯀ ꯍꯥꯏꯒꯦ ꯁꯤꯕꯣ ꯈꯔꯗꯤ ꯇꯥꯎꯀꯣ ꯄꯩꯁꯥ ꯌꯥꯝ ꯌꯥꯎꯔꯛꯄꯣꯟꯇꯦ ꯍꯣ ꯂꯤꯁꯤꯡ ꯑꯃ ꯆꯧꯉ꯭ꯋꯥꯅꯦ ꯑꯗꯣ ꯑꯦ ꯂꯤꯁꯤꯡ ꯑꯃꯒ ꯆꯅꯤ ꯄꯤꯔꯒꯦꯗꯅ ꯅꯣꯏ ꯈꯤꯇꯪ ꯍꯣ ꯆꯅꯤ ꯆꯅꯤꯗ ꯌꯥꯟꯅꯔꯁꯦ ꯑꯩ ꯑꯇꯩ ꯄꯣꯠ ꯃꯌꯥꯝ ꯑꯃ ꯂꯧꯔꯤꯁꯤꯗꯤ ꯈꯣꯡꯒ꯭ꯔꯥꯎꯁꯨ ꯂꯧꯔꯤ ꯑꯗꯒꯤ ꯄꯣꯠ ꯈꯔ ꯑꯗꯨꯝ ꯁꯤꯃꯗꯤ ꯄꯥꯝꯃꯦ ꯇꯧꯅꯦ ꯏꯆꯥꯅꯨꯄꯤꯗ ꯂꯤꯠꯍꯟꯅꯤꯡꯉꯤꯅꯦ ꯁꯤꯖꯦ ꯈꯤꯇꯪ ꯆꯅꯤꯗꯨꯗ ꯌꯥꯔꯁꯤꯔꯥ ꯑꯥ ꯆꯍꯨꯝ ꯑꯗ ꯍꯣꯏ ꯍꯣꯏ ꯈꯔ ꯑꯗꯒꯤꯗꯤ ꯈꯣꯡꯒ꯭ꯔꯥꯎꯁꯤꯅ ꯀꯌꯥ ꯍꯥꯏꯅꯣ

ꯁꯤ ꯈꯣꯡꯒ꯭ꯔꯥꯎ ꯑꯩꯒꯤ ꯑꯣꯏꯗꯣꯏꯁꯤꯅ ꯀꯌꯥ ꯑꯗꯩ ꯑꯣ ꯑꯗꯨꯗꯤ ꯌꯥꯡꯈꯩ ꯌꯥꯡꯈꯩꯒꯁꯨ ꯑꯃꯨꯛ ꯅꯞꯄꯤꯌꯦ ꯅꯪꯖꯦ ꯀꯣ ꯁꯤꯖꯦ ꯀꯩꯅꯣ ꯇꯧꯔꯒꯦ ꯑꯣ ꯑꯗꯣ ꯆꯥꯝꯔꯤ ꯌꯥꯡꯈꯩ ꯆꯥꯝꯔꯤ ꯌꯥꯡꯈꯩ ꯁꯥꯔꯣ ꯈꯣꯡꯒ꯭ꯔꯥꯎꯁꯤꯅꯀꯣ ꯑꯗꯩ ꯐꯨꯔꯤꯠꯁꯤꯅ ꯐꯨꯔꯤꯠꯁꯤꯅ ꯂꯤꯁꯤꯡ ꯑꯝꯒ ꯆꯍꯨꯝꯗꯩ ꯇꯥꯔꯔꯣꯏꯕꯀꯣ ꯑꯣ ꯑꯗꯩ ꯑꯩꯒꯤ ꯐꯨꯔꯤꯠ ꯑꯃ ꯌꯥꯎꯔꯤꯌꯦ ꯍꯩꯅꯦꯛꯁꯤꯅ ꯀꯌꯥ ꯄꯤꯔꯤꯕ

ꯑꯗꯨ ꯆꯧꯉ꯭ꯋꯥ ꯑꯗꯨꯗ ꯆꯧꯉ꯭ꯋꯥ ꯆꯥꯇ꯭ꯔꯨꯛ ꯑꯣꯏꯔꯗꯤ ꯆꯧꯉ꯭ꯋꯥꯗꯣ ꯑꯗꯨꯗ ꯆꯧꯉ꯭ꯋꯥꯗ ꯄꯤꯔꯒꯦ ꯄꯣꯠ ꯃꯌꯥꯝꯁꯨ ꯂꯧꯔꯕꯅꯤꯅꯀꯣ ꯆꯧꯉ꯭ꯋꯥꯗꯣ ꯄꯤꯔꯒꯦ ꯑꯗꯨꯒ ꯄꯩꯁꯥ ꯌꯥꯅꯤꯌꯦ ꯌꯥꯏ ꯀꯩꯗꯧꯔꯒꯦ ꯄꯣꯠ ꯑꯁ꯭ꯌꯥꯝ ꯂꯧꯔꯁꯤꯗꯤ ꯑꯗꯨꯗꯣ ꯀꯩꯅꯣ ꯇꯧꯕꯤꯔꯣ ꯑꯣ ꯃꯃꯟꯗꯣ ꯄꯥꯕꯤꯔꯣꯅꯦ ꯑꯗꯨꯗꯨꯒ ꯄꯦꯛ ꯇꯧꯕꯤꯔꯣ ꯁꯤꯒꯩ ꯂꯧꯔꯒꯦꯀꯣ ꯑꯧ ꯍꯣꯏ ꯍꯣꯏ ꯑꯗꯨ